ꯍꯜꯂꯣ ꯗꯤꯕꯤꯌꯥ ꯑꯩꯒꯤ ꯌꯥꯝ ꯅꯨꯡꯁꯤꯔꯒ ꯃꯔꯨꯞ ꯑꯃꯈꯛ ꯂꯩꯕꯀꯣ ꯑꯗꯨ ꯃꯥꯁꯦ ꯂꯩꯈꯤꯗ꯭ꯔꯕ ꯑꯗꯨꯒꯤ ꯌꯥꯝꯅꯁꯨ ꯅꯨꯡꯁꯤꯕ ꯑꯩꯒꯤ ꯃꯔꯨꯞꯇꯣ ꯑꯗꯨꯒ ꯌꯥꯝꯅꯁꯨ ꯋꯥꯕ ꯏꯃꯨꯡ ꯑꯣꯏꯕ ꯑꯗꯨ ꯃꯥꯁꯦ ꯏꯟꯁꯨꯔꯦꯟꯁ ꯑꯃꯈꯛ ꯌꯥꯎꯖꯕ ꯃꯥꯜꯂꯦꯕ ꯑꯗꯨꯗ ꯃꯥꯒꯤ ꯏꯟꯁꯨꯔꯦꯟꯁ ꯁꯥꯔꯇꯤꯐꯤꯀꯦꯠꯁꯦ ꯂꯧꯊꯣꯛꯅꯕꯒꯤ ꯗꯦꯠ ꯁꯥꯔꯇꯤꯐꯤꯀꯦꯠ ꯑꯃꯁꯦ ꯆꯪꯕ ꯑꯗꯨ ꯃꯥꯒꯤ ꯗꯦꯠ ꯁꯥꯔꯇꯤꯐꯤꯀꯦꯠ ꯂꯧꯊꯣꯛꯄꯁꯦ ꯑꯩꯗꯣ ꯃꯔꯝꯁꯨ ꯈꯪꯗꯕ ꯑꯗꯨ ꯀꯃꯥꯏꯅ ꯂꯧꯊꯣꯛꯁꯤꯒꯦ ꯍꯥꯏꯅ ꯑꯩ ꯅꯪꯒ ꯇꯥꯟꯅꯅꯤꯡꯗꯅ ꯀꯣꯜꯁꯦ ꯇꯧꯔꯛꯄꯅꯦꯕ ꯀꯣ ꯑꯩꯒꯤ ꯃꯔꯨꯞꯇꯨꯁꯨ ꯌꯥꯝꯅꯁꯨ ꯅꯨꯡꯁꯤꯕ ꯑꯗꯨꯒ ꯏꯃꯨꯡꯁꯨ ꯌꯥꯝꯅ ꯈꯨꯗꯣꯡ ꯆꯥꯗꯕ ꯄꯨꯄꯥꯡ ꯁꯨꯖꯗꯕ ꯍꯥꯏꯕ ꯇꯥꯔꯦ ꯃꯣꯏꯁꯦ ꯌꯥꯝꯅꯁꯨ ꯋꯥꯕ ꯑꯗꯨꯒꯤ ꯑꯩꯁꯨ ꯌꯦꯡꯕ ꯉꯝꯗꯕ ꯑꯗꯨ ꯋꯥꯈꯜꯁꯨ ꯌꯥꯝ ꯋꯥꯕ ꯑꯗꯨꯒ ꯑꯩꯗꯤ ꯂꯥꯏꯟꯁꯨ ꯈꯪꯗꯕ ꯃꯔꯝꯁꯨ ꯈꯪꯗꯕ ꯍꯪꯅꯉꯥꯏ ꯃꯤꯁꯨ ꯈꯪꯖꯗꯕ ꯑꯗꯨꯒꯤ ꯀꯩꯝꯇꯁꯨ ꯈꯪꯗꯕꯅꯤꯅ ꯑꯩꯅ ꯅꯉꯣꯟꯗ ꯈꯪꯒꯗ꯭ꯔ ꯇꯥꯛꯄꯤꯅꯕꯒꯤꯗꯃꯛꯇ ꯀꯣꯜ ꯇꯧꯔꯛꯄꯅꯦꯕ ꯃꯣꯏ ꯏꯃꯨꯡꯁꯨ ꯌꯥꯝꯅ ꯋꯥꯖꯕ ꯍꯥꯏ ꯇꯥꯔꯦ ꯃꯣꯏ ꯏꯃꯨꯡꯁꯦ ꯑꯗꯨꯒꯤ ꯃꯣꯏꯒꯤ ꯗꯦꯠ ꯁꯥꯔꯇꯤꯐꯤꯀꯦꯠꯁꯦ ꯂꯧꯊꯣꯛꯅꯕꯒꯤꯗꯃꯛꯇ ꯔꯦꯖꯤꯁꯇ꯭ꯔꯦꯁꯟ ꯑꯣꯐꯤꯁꯁꯦ ꯑꯩꯅ ꯑꯗꯨꯒꯤ ꯃꯇꯥꯡꯗ ꯅꯪꯉꯣꯟꯗ ꯈꯔ ꯂꯧꯊꯣꯛꯄꯤꯅꯕꯒꯤ ꯈꯨꯗꯣꯡ ꯆꯥꯕ ꯈꯪꯕ꯭ꯔꯥ ꯗꯔꯀꯥꯔ ꯑꯣꯏꯕ ꯆꯦ ꯆꯥꯡꯗꯨꯁꯨ ꯃꯌꯥꯝ ꯂꯩꯕ ꯑꯗꯨꯒꯤ ꯄꯥꯎꯇꯥꯛꯀꯤꯗꯃꯛꯇ ꯑꯩꯅ ꯅꯪꯉꯣꯟꯗ ꯍꯪꯖꯒꯦ ꯍꯥꯏꯅ ꯍꯥꯏꯕ ꯑꯩꯒꯤ ꯃꯔꯨꯞꯇꯨꯁꯨ ꯌꯥꯝꯅ ꯑꯐꯕ ꯃꯤ ꯑꯣꯏꯔꯝꯃꯦ ꯑꯗꯨꯒ ꯃꯣꯏ ꯏꯃꯨꯡꯒꯤ ꯑꯋꯥꯕꯒꯤꯅ ꯃꯔꯝ ꯑꯣꯏꯗꯨꯅ ꯃꯥꯁꯦ ꯀꯩꯅꯣ ꯌꯥꯝ ꯀꯩꯅꯣ ꯈꯨꯗꯣꯡ ꯆꯥꯖꯗꯕ ꯀꯣ ꯑꯗꯨꯒꯤ ꯑꯩꯅ ꯃꯥꯒꯤꯗꯃꯛꯇ ꯎꯄꯥꯏ ꯂꯩꯃꯟꯗꯕꯒꯤ ꯌꯥꯝꯅꯁꯨ ꯅꯨꯡꯉꯥꯏꯇꯕꯤ ꯍꯪꯐꯝꯁꯨ ꯈꯪꯗꯕꯒꯤ ꯑꯩꯅ ꯅꯪꯉꯣꯟꯗ ꯍꯪꯖꯔꯛꯄꯅꯦꯕ